ꯃꯅꯤꯄꯨꯔꯒꯤ ꯀꯥꯡꯂꯨꯞ ꯑꯅꯤꯒꯤ ꯂꯥꯟꯒꯤ ꯃꯔꯛꯇ ꯑꯩꯈꯣꯏ ꯃꯣꯔꯦꯗ ꯑꯗꯨꯛꯀꯤ ꯃꯇꯤꯛ ꯋꯥꯏ ꯑꯗꯨꯅ ꯑꯩꯈꯣꯏꯗꯤ ꯕꯤꯖꯤꯅꯦꯁ ꯇꯧꯔ ꯆꯥꯕꯅꯤꯅ ꯑꯩꯈꯣꯏꯒꯤꯗꯤ ꯑꯗꯨꯛꯀꯤ ꯃꯇꯤꯛ ꯋꯥꯔꯦ ꯂꯥꯟ ꯑꯅꯤ ꯈꯨꯠ ꯊꯣꯛꯅꯕ ꯑꯅꯤꯒꯤ ꯃꯔꯝꯗꯒꯤ ꯍꯧꯖꯤꯛ ꯃꯣꯔꯦꯗꯗꯤ ꯑꯗꯨꯛꯀꯤ ꯃꯇꯤꯛ ꯋꯥꯔꯦ ꯕꯣꯖꯤꯅꯦꯁ ꯇꯧꯕꯁꯨ ꯌꯥꯗ꯭ꯔꯦ ꯑꯃꯁꯨ ꯊꯥꯔꯁꯨ ꯌꯥꯗ꯭ꯔꯦ ꯂꯥꯟꯒꯤ ꯃꯔꯝꯗꯒꯤ ꯀꯥꯡꯂꯨꯞ ꯑꯅꯤ ꯈꯠꯅꯕ ꯃꯔꯛꯇꯒꯤ ꯑꯩꯈꯣꯏꯗꯤ ꯍꯧꯖꯤꯛ ꯑꯗꯨꯛꯀꯤ ꯃꯇꯤꯛ ꯆꯥꯅꯕ ꯊꯛꯅꯕ ꯌꯣꯟꯕ ꯈꯣꯠꯄ ꯄꯨꯁꯤꯜꯂꯛꯄ ꯈꯣꯠꯄ ꯑꯃꯇꯁꯨ ꯌꯥꯗ꯭ꯔꯕꯅꯤꯅ ꯑꯗꯨꯛꯀꯤ ꯃꯇꯤꯛ ꯋꯥꯔꯦ ꯃꯣꯔꯦꯗꯁꯨ ꯒꯣꯕꯔꯃꯦꯟꯒꯤ ꯑꯦꯝꯄ꯭ꯂꯣꯏ ꯂꯩꯇꯕꯅꯤꯅ ꯑꯗꯨꯛꯀꯤ ꯃꯇꯤꯛ ꯋꯥꯔꯦ ꯆꯦꯡ ꯆꯥꯛ ꯊꯨꯝ ꯊꯥꯎ ꯂꯣꯏ ꯇꯥꯡꯕ ꯃꯔꯝꯗ ꯍꯧꯖꯤꯛ ꯆꯥꯕ ꯈꯣꯠꯄ ꯆꯥꯗꯕ ꯌꯥꯗꯕ ꯍꯤꯡꯗꯕ ꯌꯥꯗꯕꯅꯤꯅ ꯍꯧꯖꯤꯛ ꯑꯉꯝ ꯑꯉꯝꯕ ꯍꯣꯠꯅꯔꯤ ꯑꯗꯨꯕꯨ ꯍꯣꯠꯅꯩꯅ ꯑꯗꯨꯕꯨ ꯅꯤꯡ ꯊꯨꯡꯕꯗꯤ ꯂꯩꯇꯦ ꯒꯣꯕꯔꯃꯦꯟ ꯑꯦꯝꯄ꯭ꯂꯣꯏꯁꯤꯡ ꯃꯣꯔꯦꯗ ꯂꯩꯇꯕꯒꯤ ꯃꯔꯝꯅ ꯑꯗꯨ ꯄꯤꯖ ꯄꯤꯊꯛꯄ ꯑꯗꯨꯛꯀꯤ ꯃꯇꯤꯛ ꯋꯥꯔꯦ ꯑꯗꯨꯅ ꯃꯌꯥꯝꯅꯁꯨ ꯑꯗꯨꯝ ꯈꯪꯕꯤꯔꯝꯒꯅꯤ ꯑꯩꯈꯣꯏ ꯃꯣꯔꯦꯗ ꯑꯗꯨꯛꯀꯤ ꯃꯇꯤꯛ ꯋꯥꯏ ꯍꯧꯖꯤꯛ ꯀꯥꯡꯂꯨꯞ ꯑꯅꯤꯒꯤ ꯂꯥꯟꯒꯤ ꯃꯔꯛꯇ ꯑꯗꯨꯅ ꯍꯧꯖꯤꯛ ꯊꯨꯝ ꯊꯥꯎ ꯑꯩꯈꯣꯏꯒꯤ ꯇꯥꯡꯕꯒꯤ ꯃꯔꯝꯗꯒꯤ ꯑꯗꯨꯛꯀꯤ ꯃꯇꯤꯛ ꯋꯥꯔꯦ

ꯑꯩꯈꯣꯏꯗꯤ ꯀꯔꯤ ꯆꯥꯔꯒ ꯍꯤꯡꯒꯅꯤ ꯑꯗꯨ ꯑꯗꯨꯝ ꯐꯪꯗ꯭ꯔꯦ ꯑꯗꯨꯅ ꯒ꯭ꯌꯥꯟ ꯇꯥꯕꯁꯨ ꯂꯩꯇ꯭ꯔꯦ ꯑꯗꯨꯅ ꯑꯍꯜ ꯂꯃꯟ ꯏꯄꯥ ꯏꯆꯤꯟ ꯏꯅꯥꯎꯁꯨ ꯑꯗꯨꯛꯀꯤ ꯃꯇꯤꯛ ꯋꯥꯅꯔꯦ ꯃꯌꯥꯝꯅꯁꯨ ꯈꯪꯂꯝꯒꯅꯤ ꯃꯌꯥꯝꯅꯁꯨ ꯎꯕꯤꯔꯝꯒꯅꯤ ꯃꯣꯔꯦꯗꯗꯤ ꯑꯗꯨꯛꯀꯤ ꯃꯇꯤꯛ ꯋꯥꯔꯦ ꯃꯣꯔꯦꯗ ꯑꯗꯨꯛꯀꯤ ꯃꯇꯤꯛ ꯋꯥꯔ ꯃꯇꯨꯡꯗ ꯍꯧꯖꯤꯛ ꯀꯔꯤꯝꯇꯁꯨ ꯆꯥꯅ ꯊꯛꯅꯕ ꯋꯥꯕ ꯃꯔꯝꯅ ꯍꯧꯖꯤꯛ ꯁꯨꯐꯝ ꯇꯧꯐꯝ ꯑꯃꯇ ꯂꯩꯇꯕꯒꯤ ꯃꯔꯝꯗꯒꯤ ꯃꯣꯔꯦꯒꯤ ꯄ꯭ꯔꯖꯥꯁꯤꯡ ꯑꯗꯨꯛꯀꯤ ꯃꯇꯤꯛ ꯋꯥꯕꯩ ꯃꯔꯝꯅ ꯁꯨꯐꯝ ꯇꯧꯐꯝ ꯑꯃꯐꯥꯎ ꯂꯩꯇ꯭ꯔꯦ